ꯑꯩꯈꯣꯏꯅ ꯍꯔꯥꯎ ꯀꯨꯝꯍꯩ ꯂꯥꯛꯄ ꯃꯇꯝꯗ ꯊꯣꯡꯕꯁꯦ ꯁꯥ ꯊꯣꯡꯕꯒꯤ ꯑꯣꯏꯅ ꯑꯗꯨꯝ ꯀꯩꯅꯣ ꯇꯧꯔꯒꯀꯣ ꯁꯥ ꯁꯟꯁꯥ ꯊꯣꯡꯕꯁꯦ ꯑꯩꯈꯣꯏꯅ ꯁꯟꯁꯥꯁꯦ ꯐꯖꯅ ꯁꯦꯝꯕꯤꯔꯅꯤ ꯑꯗꯨꯀꯥꯟꯗ ꯁꯦꯝꯃꯒ ꯄꯤꯁ ꯃꯆꯥ ꯃꯆꯥ ꯄꯤꯛꯇꯛ ꯇꯧꯔꯒ ꯑꯣꯏꯔꯁꯨ ꯌꯥꯔꯦ ꯈꯔ ꯆꯥꯎꯔꯞ ꯇꯧꯔꯁꯨ ꯌꯥꯔꯦ ꯃꯥ ꯃꯥꯒꯤ ꯍꯩꯅꯕꯤꯒꯤ ꯃꯇꯨꯡ ꯏꯟꯅ ꯍꯥꯏꯕꯇꯥꯔꯦ ꯆꯥꯅꯕꯗꯣ ꯑꯗꯨꯃꯥꯏꯅ ꯁꯦꯝꯃꯅꯤꯀꯣ ꯁꯦꯝꯃꯀꯥꯟꯗ ꯐꯖꯅ ꯆꯥꯝꯊꯣꯛꯑꯒ ꯃꯆꯨꯝ ꯇꯥꯍꯜꯂꯒ ꯊꯝꯃꯅꯤ ꯑꯗꯨꯒ ꯑꯩꯈꯣꯏꯅ ꯊꯣꯡꯅꯕ ꯀꯣꯟ ꯄꯥꯇ꯭ꯔ ꯊꯥꯡꯒꯠꯂꯒ ꯑꯩꯈꯣꯏ ꯃꯁꯂꯥꯒꯨꯝꯕ ꯐꯖꯅ ꯉꯧꯔꯅꯤꯀꯣ ꯃꯁꯂꯥꯁꯤꯗ ꯆꯪꯉꯤꯕ ꯄꯣꯠꯂꯝꯁꯤꯡꯁꯤꯅ ꯑꯩꯈꯣꯏꯒꯤ ꯇꯤꯜꯂꯧ ꯆꯅꯝ ꯑꯗꯨꯒ ꯁꯤꯡ ꯖꯤꯔꯥ ꯑꯗꯒꯤ ꯑꯇꯩ ꯑꯇꯩ ꯃꯌꯥꯝꯁꯨ ꯌꯥꯎꯈ꯭ꯔꯦꯀꯣ ꯑꯗꯨꯗꯨꯅ ꯊꯨꯝ ꯃꯣꯔꯣꯛ ꯃꯆꯨ ꯑꯗꯒꯤ ꯁꯤꯁꯦ ꯂꯣꯏꯅꯃꯛ ꯀꯩꯅꯣ ꯇꯧꯔꯅꯤ ꯑꯗꯨꯒ ꯃꯁꯂꯥ ꯉꯁꯥꯏꯒꯤ ꯊꯥꯎꯗꯣ ꯃꯨꯜꯂꯀꯥꯟꯗ ꯇꯤꯜꯂꯧ ꯀꯩꯀꯥꯁꯦ ꯐꯖꯅ ꯉꯧꯔꯒ ꯃꯁꯂꯥꯁꯦ ꯃꯨꯟꯅ ꯉꯧꯕꯤꯔꯅꯤ ꯑꯣꯠꯂꯅꯤ ꯑꯣꯠꯂꯅꯤ ꯑꯗꯨ ꯏꯁꯤꯡ ꯈꯔ ꯈꯔ ꯈꯤꯛꯑꯀꯥꯟꯗ ꯇꯧꯔꯒ ꯑꯗꯨꯃꯥꯏꯅ ꯁꯥ ꯁꯦ ꯑꯩꯈꯣꯏꯅ ꯃꯁꯂꯥꯗꯣ ꯃꯨꯜꯂꯀꯥꯟꯗ ꯍꯥꯞꯆꯜꯂꯅꯤ ꯍꯥꯞꯄꯒ ꯊꯣꯡꯉꯅꯤ ꯑꯗꯨ ꯃꯥꯒꯤ ꯃꯁꯥꯒꯤ ꯃꯆꯨꯝ ꯃꯍꯤ ꯍꯥꯏꯕꯗꯤ ꯊꯣꯂꯛꯄꯗꯣ ꯀꯪꯅꯕ ꯑꯣꯠꯇꯣꯏꯅꯤꯀꯣ ꯀꯥꯍꯟꯗꯕꯤꯗ ꯃꯁꯂꯥꯗꯣ ꯃꯨꯜꯂꯀꯥꯟꯗ ꯍꯥꯞꯄꯅꯤ ꯍꯥꯞꯄꯀꯥꯟꯗ ꯐꯖꯅ ꯃꯨꯟꯅ ꯑꯣꯠꯂ ꯑꯣꯠꯂꯒ ꯊꯣꯡꯉꯀꯥꯟꯗ ꯃꯍꯤꯗꯣ ꯀꯪꯁꯤꯜꯍꯜꯂꯒ ꯑꯃꯨꯛ ꯃꯍꯤ ꯑꯃꯃꯨꯛ ꯈꯤꯇꯪ ꯃꯥꯒꯤ ꯈꯤꯛꯑꯒ ꯈꯔ ꯈꯔ ꯍꯥꯞꯄꯅꯤ ꯑꯗꯨꯒꯤ ꯃꯇꯨꯡꯗ ꯑꯃꯨꯛ ꯃꯍꯤꯗꯣ ꯀꯪꯉ ꯃꯇꯨꯡꯗ ꯉꯁꯥꯏꯒꯤ ꯁꯟꯁꯥꯗꯣ ꯉꯁꯥꯏꯒꯤ ꯃꯍꯤꯗꯣ ꯑꯃꯨꯛ ꯈꯔ ꯑꯩꯈꯣꯏꯒꯤ ꯍꯥꯞꯄꯒ ꯐꯖꯅ ꯊꯣꯡꯉꯅꯤ ꯊꯣꯡꯉꯒ ꯑꯗꯨꯃꯥꯏꯅ ꯑꯩꯈꯣꯏꯅ ꯇꯧꯋꯦ ꯑꯗꯨꯒ ꯍꯋꯥꯏꯒꯨꯝꯕ ꯑꯃꯁꯨ ꯊꯣꯡꯉꯦ ꯑꯗꯨꯒ ꯍꯋꯥꯏꯒꯨꯝꯕ ꯀꯩꯅꯣ ꯇꯧꯅꯤꯡꯗ꯭ꯔꯦ ꯍꯥꯏꯔꯒꯅ ꯑꯩꯈꯣꯏꯅ ꯀꯩꯅꯣꯒꯨꯝꯕ ꯆꯝꯐꯨꯠ ꯀꯨꯝꯕꯁꯨ ꯑꯗꯨꯝ ꯇꯧꯋꯦꯕꯀꯣ ꯑꯗꯨꯃꯥꯏꯅ ꯇꯧꯔꯒ ꯍꯔꯥꯎ ꯀꯨꯝꯍꯩꯁꯦ ꯃꯊꯦꯟ ꯌꯥꯝꯅ ꯑꯗꯒꯤ ꯁꯂꯥꯠ ꯀꯨꯝꯕ ꯑꯃꯁꯨ ꯌꯥꯎꯋꯦ ꯁꯂꯥꯠ ꯁꯤꯗꯅ ꯊꯕꯤ ꯈꯥꯃꯦꯟ ꯑꯁꯤꯟꯕꯤ ꯑꯗꯒꯤ ꯆꯝꯄ꯭ꯔꯥꯒꯨꯝꯕ ꯑꯗꯒꯤ ꯃꯣꯔꯣꯛ ꯑꯇꯦꯛꯄ ꯇꯧꯔꯅꯤ ꯐꯖꯅ ꯃꯥꯒꯤ ꯀꯩꯅꯣꯁꯦ ꯁꯦꯝꯕꯤꯔꯅꯤ ꯑꯗꯨꯒ ꯇꯧꯔꯒ ꯀꯨꯝꯍꯩ ꯑꯃꯒꯤ ꯑꯩꯈꯣꯏꯅ ꯃꯊꯦꯟ ꯃꯊꯦꯟ ꯃꯌꯥꯝꯁꯤ ꯉꯝꯃꯒꯗꯤ ꯃꯌꯥꯝ ꯇꯧꯋꯦ ꯑꯗꯨꯒ ꯑꯗꯨꯃꯥꯏꯅ ꯑꯩꯈꯣꯏꯅ ꯇꯧꯔꯀꯥꯟꯗ ꯃꯌꯥꯝ ꯆꯥꯃꯤꯟꯅꯕꯗꯣ ꯌꯥꯝꯅ ꯑꯩꯈꯣꯏꯒꯤ ꯀꯩꯅꯣ ꯑꯣꯏꯕ ꯍꯥꯏꯕꯇꯥꯔꯦ ꯑꯗꯨꯃꯥꯏꯅ ꯇꯧꯋꯦ